ꯑꯗꯨꯒ ꯋꯥꯈꯜꯂꯣꯟ ꯃꯣꯠ ꯀꯩꯀꯥꯁꯨ ꯌꯥꯝꯅ ꯃꯥꯟꯅꯩ ꯑꯗꯨꯒ ꯆꯦꯆꯦꯒ ꯑꯩꯒ ꯃꯥꯅꯗꯕ ꯍꯥꯏꯔꯒꯗꯤ ꯑꯩꯗꯤ ꯁ꯭ꯋꯤꯠꯁ ꯑꯊꯨꯝꯕꯁꯦ ꯌꯥꯝ ꯆꯥꯒꯜꯂꯦ ꯑꯗꯨꯒ ꯆꯦꯆꯦꯅ ꯁ꯭ꯄꯥꯏꯁꯤ ꯑꯣꯏꯕ ꯃꯣꯔꯣꯛ ꯑꯁꯥꯕ ꯁꯤꯡꯖꯨꯒꯨꯝꯕ ꯕꯣꯔꯥꯒꯨꯝꯕ ꯌꯥꯝꯅ ꯄꯥꯝꯃꯤ